ꯃꯌꯥꯝ ꯉꯁꯤꯁꯦ ꯋꯥꯈꯜ ꯌꯥꯝꯅ ꯅꯨꯡꯉꯥꯏ ꯃꯔꯝꯗꯤ ꯃꯐꯝꯁꯤꯗ ꯑꯩ ꯅꯧꯅ ꯉꯁꯤ ꯊꯨꯡꯂꯕꯅꯤ ꯃꯐꯝꯁꯤ ꯌꯧꯔꯛꯄ ꯃꯇꯝꯗ ꯑꯩꯅ ꯇꯦꯛꯁꯤ ꯑꯃꯈꯛ ꯐꯥꯖꯕꯅꯤ ꯑꯗꯨꯗ ꯚꯔꯥꯁꯤ ꯌꯥꯝꯅ ꯆꯥꯎꯒꯗ꯭ꯔꯅ ꯈꯜꯂꯝꯕꯅꯤ ꯑꯗꯨꯕꯨ ꯚꯔꯥꯁꯨ ꯌꯥꯝꯅ ꯅꯦꯝꯅ ꯂꯧꯕꯤꯔꯦ ꯗ꯭ꯔꯥꯏꯕꯔꯁꯤꯅ ꯗ꯭ꯔꯥꯏꯕꯔꯁꯤꯁꯨ ꯌꯥꯝꯅ ꯃꯕꯨꯛ ꯃꯄꯥꯎ ꯐꯕ ꯋꯥꯔꯤ ꯋꯥꯇꯥꯏ ꯁꯥꯟꯅꯕ ꯅꯨꯉꯥꯏꯕ ꯃꯤ ꯑꯃ ꯑꯣꯏꯔꯝꯃꯤ ꯑꯩꯅ ꯆꯠꯅꯤꯡꯉꯤꯕ ꯖꯒꯥꯗꯨ ꯐꯥꯎꯕ ꯃꯥꯅ ꯃꯇꯝ ꯆꯥꯅ ꯌꯧꯍꯟꯕꯤꯕ ꯑꯗꯨꯗꯒꯤ ꯃꯐꯝꯗꯨ ꯌꯧꯔꯛꯄ ꯃꯇꯝꯗꯁꯨ ꯑꯩꯅ ꯂꯩꯒꯗꯧꯔꯤꯕ ꯀꯥꯅꯆꯤꯡꯕꯁꯤꯡꯁꯦ ꯃꯥꯅꯁꯨ ꯚꯔꯥ ꯍꯣꯡꯅ ꯍꯥꯏꯍꯟꯕꯤꯔꯝꯕ ꯑꯗꯨꯗꯒꯤ ꯑꯩꯅ ꯆꯠꯊꯣꯛ ꯆꯠꯁꯤꯟ ꯇꯧꯕꯗ ꯅꯨꯉꯥꯏꯅꯅꯕ ꯃꯥꯒꯤ ꯀꯣꯟꯇꯦꯛ ꯅꯝꯕꯔꯅꯆꯤꯡꯕꯁꯨ ꯄꯤꯕꯤꯔꯝꯃꯤ ꯑꯇꯣꯞꯄ ꯃꯥꯅ ꯑꯩꯉꯣꯟꯗ ꯃꯇꯦꯡ ꯄꯥꯡꯂꯝꯕ ꯈꯔꯒ ꯍꯥꯏꯔꯒꯗꯤ ꯂꯝꯕꯤ ꯆꯠꯄ ꯃꯇꯝꯗ ꯍꯦꯟꯅ ꯑꯩꯅ ꯆꯠꯅꯤꯡꯉꯤꯕ ꯃꯐꯝꯁꯤꯡꯁꯤ ꯕꯝ ꯑꯣꯏꯅ ꯕꯖꯥꯔꯕꯨ ꯍꯥꯏꯔꯣ ꯃꯗꯨ ꯌꯧꯕ ꯃꯇꯝꯗ ꯀꯨꯏꯅ ꯆꯪꯉꯣꯏꯗꯕ ꯌꯥꯝꯅ ꯊꯨꯅ ꯌꯧꯒꯗꯕ ꯖꯒꯥꯅꯆꯤꯡꯕ ꯂꯝꯕꯤꯁꯤꯡ ꯃꯥꯅ ꯇꯥꯛꯄꯤꯔꯝꯃꯤ ꯑꯗꯨꯃꯥꯏꯅ ꯇꯧꯗꯅ ꯉꯁꯤꯁꯤ ꯌꯥꯝꯅ ꯅꯨꯉꯥꯏꯅ ꯑꯩꯅ ꯌꯧꯅꯤꯡꯉꯤ ꯃꯐꯝꯁꯦ ꯃꯇꯝ ꯆꯥꯅ ꯑꯗꯨꯗꯒꯤ ꯇ꯭ꯔꯥꯐꯤꯛ ꯖꯥꯔꯝ ꯊꯣꯛꯇꯅ ꯌꯧꯍꯟꯕꯤꯔꯝꯃꯤ ꯃꯁꯤꯒꯤꯗꯃꯛꯇ ꯌꯥꯝꯅ ꯃꯕꯨꯛ ꯃꯄꯥꯎ ꯐꯕ ꯑꯗꯨꯒ ꯚꯔꯥꯁꯨ ꯌꯥꯝꯅ ꯂꯧꯕꯤꯈꯤꯗꯕ ꯗꯥꯏꯕꯔ ꯑꯍꯟꯗꯨꯕꯨ ꯑꯩꯅ ꯌꯥꯝꯅ ꯊꯥꯒꯠꯆꯔꯤ